ꯌꯣꯒ ꯇꯝꯅꯕꯒꯤꯗꯃꯛ ꯑꯩ ꯏꯁꯥꯃꯛꯅ ꯐꯣꯇꯣ ꯇꯧꯕ ꯆꯦꯅꯦꯜꯗꯤ ꯂꯩꯖꯦꯗ ꯑꯗꯨꯕꯨ ꯑꯇꯣꯞ ꯑꯇꯣꯞꯄꯗꯒꯤꯗꯤ ꯑꯩ ꯌꯥꯝꯅ ꯐꯪꯉꯤ ꯏꯟꯗꯤꯌꯥꯒꯤ ꯑꯣꯏꯅ ꯌꯥꯝꯅ ꯃꯃꯤꯡ ꯆꯠꯂꯕ ꯌꯣꯒꯤꯛ ꯐꯤꯂꯣꯁꯣꯐꯔ ꯁ꯭ꯋꯥꯃꯤ ꯃꯨꯀꯥꯟꯗ ꯅꯟꯗꯥ ꯃꯍꯥꯛꯅ ꯄꯤꯕꯤꯕ ꯃꯌꯥꯝ ꯑꯃꯗꯣ ꯑꯩ ꯐꯖꯅ ꯌꯦꯡꯖꯩ ꯐꯖꯅ ꯄꯥꯖꯩ ꯌꯣꯒ ꯇꯝꯂꯤꯉꯩꯗ ꯃꯤꯌꯥꯝꯅ ꯊꯦꯡꯅꯕ ꯌꯥꯝꯅ ꯈꯨꯗꯣꯡ ꯆꯥꯗꯕ ꯑꯃ ꯍꯥꯏꯔꯒꯗꯤ ꯍꯛꯆꯥꯡꯒꯤ ꯄꯣꯁꯇꯔ ꯇꯧꯕ ꯑꯗꯨꯒ ꯌꯣꯒꯗ ꯄꯤꯔꯤꯕ ꯏꯠꯁ ꯑꯦꯟꯗ ꯑꯦꯚꯔꯤ ꯔꯨꯜ ꯃꯌꯥꯝꯗꯣ ꯑꯩꯈꯣꯏꯅ ꯐꯣꯂꯣ ꯇꯧꯕ ꯉꯝꯃꯛꯇꯕ ꯑꯁꯤꯅꯤ ꯑꯗꯨꯒ ꯇꯁꯦꯡꯅ ꯌꯣꯒ ꯇꯧꯔꯤꯁꯦ ꯀꯔꯤꯒꯤꯗꯃꯛꯇꯅꯣ ꯍꯥꯏꯔꯒꯗꯤ ꯑꯩꯒꯤ ꯃꯥꯏꯟꯗꯁꯦ ꯄꯤꯁ ꯐꯪꯅꯕꯅꯤ ꯑꯃꯗꯤ ꯍꯛꯆꯥꯡꯁꯦ ꯐꯖꯅ ꯂꯩꯅꯕ ꯂꯥꯏꯅꯥ ꯇꯤꯅ ꯀꯌꯥꯗꯒꯤ ꯉꯥꯛꯊꯣꯛꯑꯒ ꯂꯩꯕ ꯉꯝꯅꯅꯕꯒꯤꯗꯃꯛꯇꯅꯦ ꯑꯗꯨꯕꯨ ꯀꯔꯤꯒꯨꯝꯕ ꯃꯇꯝꯗ ꯑꯩꯈꯣꯏꯅ ꯃꯥꯒꯤ ꯄꯤꯔꯤꯕ ꯏꯠꯁ ꯑꯦꯟꯗ ꯑꯦꯚꯔꯤ ꯍꯥꯏꯕꯗꯤ ꯌꯣꯒꯒꯤ ꯂꯥꯏꯔꯤꯛꯁꯤꯡꯗ ꯁꯝꯅ ꯑꯩꯈꯣꯏꯅ ꯁꯦ ꯄꯇꯥꯟꯖꯂꯤꯅ ꯍꯧꯗꯣꯛꯄꯤꯔꯝꯕ ꯌꯣꯒꯁꯤꯡꯁꯤꯗ ꯃꯔꯨ ꯑꯣꯏꯅ ꯄꯤꯔꯤꯁꯦ ꯑꯩꯈꯣꯏꯅ

ꯄꯤꯁꯐꯨꯜ ꯑꯣꯏꯍꯟꯗꯕ ꯌꯥꯗꯦ ꯑꯩꯅ ꯄꯤꯁꯐꯨꯜ ꯐꯪꯗ꯭ꯔꯕꯗꯤ ꯑꯩꯒꯤ ꯃꯥꯏꯟꯗꯁꯦ ꯗꯥꯏꯚꯔꯠ ꯇꯧꯈꯤꯕ ꯇꯥꯔꯕꯗꯤ ꯑꯩꯅ ꯀꯔꯤꯅꯣ ꯑꯩꯅ ꯇꯥꯟꯒꯗꯧꯔꯤꯕ ꯄꯣꯠꯁꯦ ꯀꯔꯤꯅꯣ ꯑꯩꯒꯤ ꯒꯣꯜ ꯀꯔꯤꯅꯣ ꯑꯩꯒꯤ ꯄꯟꯊꯨꯡꯐꯝ ꯀꯔꯤꯅꯣ ꯍꯥꯏꯕꯁꯤ ꯈꯪꯕ ꯉꯝꯃꯣꯏ ꯃꯁꯤ ꯈꯪꯅꯅꯕꯒꯤꯗꯃꯛꯇ ꯃꯁꯤ ꯑꯩꯒꯤ ꯑꯦꯝꯗꯣ ꯐꯪꯅꯅꯕꯒꯤꯗꯃꯛꯇ ꯑꯩꯅ ꯇꯧꯕ ꯃꯇꯝꯗ ꯌꯥꯝꯅ ꯆꯦꯛꯁꯤꯟꯅ ꯃꯥꯅ ꯄꯤꯔꯛꯏꯕ ꯈꯨꯗꯤꯡꯃꯛꯇꯣ ꯏꯟꯕ ꯇꯥꯔꯦ ꯀꯃꯥꯏꯅ ꯐꯝꯒꯅꯤ ꯑꯩꯒꯤ ꯃꯤꯠꯁꯤꯅ ꯀꯗꯥꯏꯗ ꯊꯝꯒꯅꯤ ꯀꯃꯥꯏꯅ ꯌꯦꯡꯒꯅꯤ ꯈꯨꯗꯥꯡꯅ ꯀꯔꯣꯝꯗ ꯍꯥꯏꯒꯅꯤ ꯁꯨꯒꯨꯝꯕ ꯑꯩꯒꯤ ꯕꯣꯗꯤꯒꯤ ꯄꯣꯁꯇꯔ ꯃꯌꯥꯝ ꯑꯃꯁꯦ ꯃꯁꯤꯁꯨ ꯑꯩꯈꯣꯏꯅ ꯐꯖꯅ ꯇꯧꯕ ꯇꯥꯏ ꯑꯗꯨꯒꯤ ꯃꯊꯛꯇ ꯑꯩ ꯅꯟ ꯚꯥꯏꯂꯦꯟꯁ ꯑꯣꯏꯒꯗꯕꯅꯤ ꯚꯥꯏꯂꯦꯟꯁ ꯑꯣꯏꯔꯣꯏꯗꯕꯅꯤ ꯃꯤꯋꯥ ꯉꯥꯡꯅꯔꯣꯏꯗꯕꯅꯤ ꯑꯗꯨꯒ ꯃꯤꯉꯣꯟꯗ ꯑꯋꯥꯕ ꯄꯤꯔꯣꯏꯗꯕꯅꯤ ꯑꯁꯦꯡꯕ ꯑꯆꯨꯝꯕ ꯊꯕꯛꯇꯣ ꯈꯛꯇꯪ ꯇꯧꯒꯗꯕꯅꯤ ꯑꯗꯨꯒ ꯑꯩꯒꯤ ꯍꯛꯆꯥꯡꯗ ꯋꯥꯒꯗꯕ ꯊꯕꯛꯁꯤꯡꯗꯣ ꯃꯗꯨ ꯑꯩꯈꯣꯏꯅ ꯑꯃ ꯐꯥꯎꯕ ꯇꯧꯔꯣꯏꯗꯕꯅꯤ ꯌꯥꯔꯤꯕ ꯃꯈꯩ ꯃꯗꯨꯒꯨꯝꯕ ꯊꯕꯛꯁꯤꯡꯗꯣ ꯂꯥꯞꯊꯣꯛꯍꯟꯈ꯭ꯔꯒ ꯑꯩꯅ ꯑꯩꯒꯤ ꯑꯁꯦꯡꯕ ꯁꯣꯜ ꯑꯩꯒꯤ ꯊꯋꯥꯏ ꯁꯤꯕꯨ ꯀꯔꯤꯅꯣ ꯊꯋꯥꯏꯁꯤꯅ ꯀꯗꯥꯏꯗ ꯂꯩ ꯀꯔꯤꯒꯤꯗꯃꯛꯇ ꯑꯩꯅ ꯑꯩꯒꯤ ꯍꯥꯏꯔꯤꯕ ꯃꯌꯥꯝꯁꯤ ꯃꯁꯤ ꯑꯩꯈꯣꯏꯅ ꯏꯟꯒꯗꯕꯅꯦꯕ ꯑꯗꯨꯅ ꯁꯦꯡꯅ ꯃꯁꯤ ꯉꯝꯗꯕ ꯃꯇꯝꯗ ꯈꯨꯗꯣꯡ ꯆꯥꯗꯕ ꯌꯥꯝꯅ ꯂꯩ ꯌꯥꯝꯅ ꯋꯥꯕꯁꯨ ꯂꯩꯌꯦꯕ ꯑꯗꯨꯒ ꯀꯔꯤꯒꯨꯝꯕ ꯃꯁꯤ ꯉꯝꯈ꯭ꯔꯕꯗꯤ ꯃꯁꯤ ꯉꯝꯈꯤꯕ ꯇꯥꯔꯕ ꯑꯗꯨ ꯑꯣꯏꯕ ꯇꯔꯒꯗꯤ ꯈꯨꯗꯣꯡ ꯆꯥꯗꯕ ꯃꯌꯥꯝꯁꯤꯕꯨ ꯑꯩꯅ ꯂꯧꯊꯣꯛꯄ ꯉꯝꯃꯕ ꯑꯣꯚꯔꯀꯝ ꯇꯧꯕ ꯉꯝꯃꯕ ꯑꯗꯨ ꯑꯣꯏꯇꯔꯒꯗꯤ ꯈ꯭ꯋꯥꯏꯗꯒꯤ ꯐꯕ ꯈ꯭ꯋꯥꯏꯗꯒꯤ ꯁꯦꯡꯕ ꯑꯃ ꯍꯥꯏꯕꯗꯨ ꯑꯣꯏꯔꯛꯄ ꯉꯝꯒꯗꯣꯏꯅꯦꯕ ꯃꯁꯤꯅꯤ ꯌꯣꯒꯒꯤ ꯄꯥꯟꯗꯝꯁꯤ ꯃꯔꯨ ꯑꯣꯏꯅ